ꯀꯩꯅꯣ ꯇꯧꯋꯤ ꯀꯤꯍꯣꯝꯁꯤꯕꯨ ꯀꯔꯥꯏ ꯀꯔꯥꯏꯗ ꯐꯪꯖꯥꯠꯅꯣ ꯑꯣ ꯑꯩꯁꯦ ꯃꯄꯥꯜ ꯂꯝꯗ ꯃꯅꯤꯄꯨꯔ ꯃꯆꯥꯕꯨꯗꯤ ꯑꯣꯏꯕ ꯃꯄꯥꯟ ꯂꯝ ꯂꯩꯔꯨꯕ ꯑꯗꯩ ꯁꯣꯝꯒꯤ ꯎꯍꯩ ꯋꯥꯍꯩꯒꯤꯁꯦ ꯃꯇꯝ ꯃꯇꯝꯒꯤꯁꯤꯅ ꯑꯣꯏꯗꯕꯁꯨ ꯂꯩꯔꯤ ꯌꯥꯎꯔꯤ ꯑꯗꯨ ꯀꯔꯥꯏ ꯀꯔꯥꯏꯗ ꯍꯧꯖꯤꯛ ꯍꯧꯖꯤꯛꯇ ꯍꯦꯛ ꯃꯇꯝꯒꯤ ꯅꯠꯇꯕ ꯎꯍꯩꯑꯁꯤ ꯂꯩꯗꯅꯀꯣ ꯑꯩꯈꯣꯏ ꯁ꯭ꯇꯣꯔꯒꯨꯝꯕ ꯂꯩꯇꯕꯅꯤꯅ ꯑꯗꯨ ꯈꯔ ꯍꯪꯅꯤꯡꯕ꯭ꯋꯥꯅꯤꯗ ꯀꯔꯥꯏ ꯀꯔꯥꯏꯗ ꯐꯪꯕ ꯈꯣꯠꯄ ꯍꯥꯏꯗꯣ ꯑꯗꯨ

ꯑꯣ ꯑꯗ ꯍꯩꯔꯥꯡ ꯈꯣꯏꯀꯥꯗꯨꯗꯤ ꯏꯁꯩꯗꯒꯁꯨ ꯌꯥꯎꯕ ꯍꯩꯔꯥꯡꯈꯣꯏꯅꯤꯒꯒꯥꯏ ꯃꯗꯨꯕꯨ ꯃꯇꯝ ꯅꯥꯏꯕꯖꯥꯠꯂꯥ ꯀꯔꯃꯥꯏ ꯇꯧꯕꯖꯥꯠꯅꯣ ꯑꯗꯨꯗꯅ ꯀꯔꯝ ꯑꯣ

ꯎꯝ ꯑꯗ ꯍꯩꯖꯥꯡ ꯍꯩꯖꯥꯡꯁꯤ ꯀꯃꯥꯏ ꯇꯧꯏ ꯍꯩꯖꯥꯡꯁꯤꯗꯤ ꯑꯩꯈꯣꯏ ꯍꯩꯖꯥꯡꯁꯨ ꯀꯩꯅꯣ ꯃꯇꯝꯗ ꯑꯩꯈꯣꯏꯒꯤ ꯇꯔꯄꯣꯟ ꯃꯇꯝꯗ ꯐꯪꯉꯦꯅꯁꯨ ꯍꯥꯏ ꯇꯔꯄꯣꯟ ꯃꯇꯝꯗꯤ ꯈꯤꯇꯪꯗꯤ ꯋꯥꯠꯇꯤ ꯋꯥꯠꯂꯤ ꯃꯥꯜꯂꯦ ꯑꯗꯣ ꯑꯅꯧ ꯑꯣ ꯑꯅꯧꯕꯗꯤ ꯐꯪꯒꯗ꯭ꯔꯣ ꯃꯗꯨꯕꯣ ꯍꯧꯔꯝꯃꯗ꯭ꯔꯥ

ꯍꯣꯏ ꯍꯣꯏ ꯑꯗꯨ ꯊꯕꯛ ꯀꯔꯤꯒꯨꯝꯕ ꯀꯩꯅꯣ ꯇꯧꯕ ꯑꯣꯏ ꯇꯥꯔꯒꯗꯤ ꯈꯤꯇꯪ ꯍꯥꯏꯗꯣꯛꯄ ꯈꯣꯠꯄ ꯌꯥꯕ ꯑꯣꯏꯔꯒꯗꯤ ꯅꯣꯡꯃꯇꯁꯨ ꯑꯗꯣꯝꯗꯁꯨ ꯑꯩꯈꯣꯏ ꯕꯤꯁꯦꯝꯄꯨꯔ ꯀꯩꯅꯣꯗ ꯃꯣꯏꯔꯥꯡꯗ ꯁꯦꯟꯗ꯭ꯔꯥꯔꯣꯝꯗ ꯑꯝꯇꯪ ꯆꯠꯁꯨ ꯆꯠꯅꯤꯡꯕ ꯑꯗꯨ ꯑꯝꯇꯪ ꯆꯠꯃꯤꯟꯅꯕ ꯈꯣꯠꯃꯤꯟꯅꯕ ꯍꯣꯏ ꯍꯣꯏ ꯑꯗꯨ ꯑꯧ ꯑꯧ ꯀꯨꯏꯔꯕꯅꯤ ꯍꯣꯏ ꯍꯣꯏ ꯑꯗꯨ ꯃꯣꯏꯔꯥꯡ ꯂꯣꯝꯗꯁꯨ ꯑꯩꯈꯣꯏ ꯀꯩꯅꯣ ꯇꯧ ꯍꯧꯖꯤꯛꯄꯨꯗꯤ ꯑꯉꯥꯡ ꯑꯣꯏꯔꯤꯉꯩꯗꯕꯨꯗꯤ ꯑꯃꯨꯛ ꯂꯥꯛꯑꯝꯃꯦ ꯑꯗꯣ ꯑꯁꯣꯝꯗ ꯑꯌꯥꯝꯕ ꯃꯄꯥꯟ ꯂꯝꯗ ꯉꯥꯛ ꯂꯩꯔꯕꯅꯤꯅ ꯄꯥꯛ ꯃꯅꯤꯄꯨꯔꯒꯤ ꯃꯤ ꯑꯣꯏꯖꯔꯒꯁꯨ ꯃꯄꯥꯟꯒꯤ ꯃꯤ ꯑꯣꯏꯔꯦꯅꯦ ꯑꯩꯈꯣꯏꯁꯦ ꯑꯃ ꯑꯁꯣꯝꯒꯤ ꯍꯣꯏ ꯍꯣꯏ

ꯍꯣꯏ ꯍꯣꯏ ꯀꯩꯕꯨꯜ ꯂꯥꯝꯖꯥꯎꯗꯨꯁꯨ ꯑꯝꯇꯪ ꯆꯠꯆꯅꯤꯡꯕ ꯑꯗꯨꯒ ꯃꯊꯪ ꯃꯊꯪ ꯁꯨꯝ ꯆꯪꯉꯒ ꯑꯩ ꯇꯥꯏꯃꯤꯡ ꯑꯝꯇꯪ ꯂꯧꯖꯔꯒꯦ ꯑꯗꯨ ꯄꯥꯎꯗꯣ ꯑꯗꯨꯝ ꯍꯥꯏꯖꯔꯛꯑꯒꯦ ꯐꯔꯦ ꯐꯔꯦ ꯉꯁꯤꯒꯤꯗꯤ ꯑꯩ ꯌꯧꯖꯔꯒꯦ ꯑꯗꯣ ꯑꯧ ꯑꯧ ꯑꯩꯁꯦ ꯀꯩꯅꯣ ꯇꯧꯕꯅꯤ ꯑꯣ ꯍꯧꯖꯤꯛ ꯀꯩꯅꯣꯗ ꯂꯩꯒꯅꯦꯕꯀꯣ ꯑꯩ ꯑꯁꯣꯝ ꯃꯊꯛ ꯂꯣꯝꯗ ꯂꯩꯒꯗꯧꯕꯅꯤ ꯑꯗꯨ ꯇꯧꯔ ꯀꯥꯟꯗ ꯑꯩ ꯑꯗꯨꯝ ꯃꯊꯪ ꯃꯊꯪꯗꯨ ꯄꯥꯎꯗꯨ ꯈꯪꯍꯟꯖꯔꯛꯑꯒꯦ

ꯐꯔꯦ ꯐꯔꯦ ꯐꯔꯦ ꯌꯥꯝ ꯅꯨꯡꯉꯥꯏꯖꯔꯦ ꯑꯩ